ꯑꯣ ꯁꯤꯕꯨ ꯁꯅꯥ ꯌꯣꯟꯕ ꯗꯨꯀꯥꯟꯂꯣ ꯑꯣ ꯏꯆꯥ ꯅꯨꯄꯤ ꯑꯃ ꯂꯨꯍꯣꯡꯕꯒꯤ ꯁꯅꯥ ꯂꯤꯛ ꯈꯤꯇ ꯂꯧꯖꯒꯦ ꯇꯧꯕ ꯑꯥ ꯂꯤꯛ ꯑꯥ ꯁꯅꯥ ꯁꯟꯗ ꯃꯃꯟꯅ ꯀꯌꯥ ꯀꯌꯥ ꯑꯣꯏꯔꯤꯒꯦ ꯎꯝ ꯑꯗꯨ ꯁꯅꯥ ꯂꯩ ꯗꯤꯖꯥꯏꯟ ꯀꯔꯤ ꯀꯔꯤ ꯂꯩꯕꯖꯥꯠꯅꯣ ꯀꯃꯥꯏꯅ ꯇꯧꯕꯅꯣ ꯂꯤꯛ ꯁꯟ ꯀꯌꯥ ꯀꯌꯥꯒꯤ ꯂꯩꯔꯤꯕ

ꯁꯟ ꯃꯉꯥꯃꯨꯛꯀꯤ ꯑꯝꯇ ꯄꯥꯝꯃꯦ ꯁꯟ ꯃꯉꯥ ꯃꯨꯛꯀꯤ ꯑꯃ ꯄꯥꯝꯃꯦꯕ ꯑꯥ ꯑꯗꯨ ꯅꯣꯏꯒꯤꯁꯦ ꯁꯅꯥ ꯂꯧꯕꯒꯤꯁꯦ ꯑꯥ ꯔꯤꯁꯤꯞꯁꯨ ꯄꯤꯕ꯭ꯔꯥ ꯁꯥꯔꯗꯤꯕꯤꯒꯦꯠ ꯀꯨꯝꯕꯒ ꯄꯤꯕ꯭ꯔꯣ

ꯑꯗꯨꯅꯤ ꯍꯌꯦꯡꯃꯨꯛ ꯀꯥꯏꯕ ꯀꯥꯏꯕ ꯈꯣꯠꯄ ꯑꯥ ꯎꯝ ꯐꯔꯦ ꯐꯔꯦ ꯂꯝ ꯊꯣꯛꯄꯒ

ꯑꯥ ꯀꯔꯤ ꯂꯝꯅꯣꯕ ꯁꯤꯕꯣ

ꯑꯣ ꯑꯗꯨꯗꯤ ꯄꯨꯖꯔꯛꯑꯒꯦ ꯑꯣ ꯎꯝ ꯁꯟ ꯀꯌꯥ ꯀꯌꯥꯃꯨꯛꯀꯤ ꯑꯣꯏꯕ ꯈꯨꯗꯣꯞꯁꯨ ꯁꯟ ꯀꯌꯥꯒꯤ ꯂꯩꯒꯦ ꯀꯃꯥꯏꯅ ꯇꯧꯒꯦ

ꯈꯨꯗꯣꯞ ꯑꯅꯤ ꯂꯧꯒꯗꯕ ꯈꯣꯏ ꯃꯍꯨꯝ ꯑꯃꯒ ꯑꯗꯒꯤ ꯆꯨꯝꯅꯗ ꯑꯣ ꯑꯄꯤꯛꯄ ꯑꯃꯒ

ꯎꯝ ꯊꯤꯔꯛꯑꯒꯦ ꯎꯝ ꯎꯝ

ꯈꯨꯖꯤꯗꯤ ꯁꯟ ꯀꯌꯥꯒꯤ

ꯑꯌꯨꯛ ꯅꯨꯡꯗꯥꯡ ꯁꯤꯅꯕꯗꯨꯗ ꯁꯟ ꯀꯌꯥꯒꯤ ꯑꯣꯏꯒꯦ

ꯑꯣ ꯑꯗꯣ ꯃꯃꯟꯁꯤꯕꯨ ꯀꯌꯥꯃꯨꯛꯇꯒꯤꯗꯤ ꯍꯦꯛ ꯇꯥꯔꯣꯏꯗꯣꯏ ꯖꯥꯠꯅꯣ ꯀꯃꯥꯏꯅ ꯇꯩꯖꯥꯠꯅꯣ ꯐꯥꯁꯇꯅ ꯀꯌꯥ ꯂꯩꯔꯤꯕ ꯁꯦꯀꯦꯟꯗꯅ ꯀꯌꯥ ꯂꯩꯔꯤꯕ

ꯑꯧ ꯑꯥ ꯁꯅꯥꯁꯦ ꯂꯩ ꯑꯁꯥꯃꯟꯗꯨꯗꯤ ꯑꯗꯣ ꯀ꯭ꯋꯥꯂꯤꯇꯤ ꯉꯁꯥꯏ ꯁꯟ ꯃꯉꯥꯒꯤꯗꯣ ꯑꯗꯣ ꯑꯁꯥꯃꯟ ꯀꯌꯥ ꯑꯣꯏꯒꯦ ꯌꯥꯝꯃꯦ

ꯑꯁꯥꯃꯟꯗ ꯂꯣꯏ ꯂꯩꯗꯣꯔꯦꯅꯦ ꯄꯩꯁꯥꯁꯦ

ꯍꯣꯏ ꯗꯨꯀꯥꯟ ꯗꯨꯀꯥꯟꯁꯦ ꯄꯨꯡ ꯀꯌꯥꯗꯒꯤ ꯍꯥꯡꯕꯤꯒꯦ ꯑꯣ